ꯁꯣꯐꯥꯅꯦꯅꯥ ꯍꯟꯗꯛꯇ ꯊꯥ ꯑꯅꯤ ꯑꯍꯨꯝꯒꯤ ꯃꯃꯥꯡꯗ ꯂꯩꯕꯅꯦ ꯑꯗꯣ ꯀꯔꯝꯅ ꯁꯦꯝꯕꯅꯣꯁꯨ ꯈꯪꯗꯦ ꯁꯤꯂꯥꯏꯖꯨ ꯐꯖꯅ ꯇꯧꯔꯛꯇꯦ ꯑꯉꯥꯡꯈꯩꯅ ꯀꯥꯈꯠꯂꯒ ꯑꯃꯨꯛ ꯑꯅꯤꯔꯛꯇꯪ ꯁꯥꯟꯅꯕꯗ ꯂꯣꯏꯅ ꯇꯠꯂꯦ ꯀꯣꯕꯔꯁꯨ ꯀꯔꯝ ꯀꯔꯝꯕ ꯃꯑꯣꯡꯗ ꯁꯥꯔꯤꯕꯅꯣꯁꯨ ꯈꯪꯗꯦ ꯑꯐꯕ ꯎꯅ ꯆꯜꯂꯤꯁꯨ ꯈꯪꯗꯦ ꯐꯤ ꯑꯐꯕ ꯍꯥꯞꯄꯤ ꯍꯥꯞꯇꯦꯁꯨ ꯈꯪꯗꯦ ꯄꯥꯝꯗ꯭ꯔꯦ ꯍꯟꯗꯛꯀꯤ ꯁꯣꯐꯥ ꯃꯈꯩꯁꯤꯗꯤ ꯃꯇꯨꯡꯇꯥꯕ ꯃꯤꯃꯈꯩꯗ ꯑꯩꯅ ꯍꯥꯏꯅꯤꯡꯕꯁꯦ ꯁꯣꯐꯥ ꯐꯠꯇꯕꯁꯦ ꯂꯩꯕꯤꯔꯨꯔꯒꯅꯨ ꯁꯤꯖꯤꯟꯅꯔꯨꯔꯒꯅꯨ ꯑꯩꯅ ꯍꯥꯏꯅ ꯍꯥꯏꯖꯅꯤꯡꯒꯤ